ꯑꯩ ꯌꯥꯝꯅ ꯑꯉꯥꯡ ꯑꯣꯏꯔꯤꯉꯩꯗꯒꯤ ꯍꯧꯅ ꯑꯩꯒꯤ ꯏꯆꯦꯒ ꯑꯩꯒ ꯑꯁꯨꯝ ꯂꯩꯃꯤꯟꯅꯔꯛꯏ ꯏꯆꯦꯅ ꯆꯥꯛ ꯊꯣꯡꯕ ꯈꯨꯗꯤꯡꯒꯤ ꯑꯩꯅ ꯃꯥꯒꯤ ꯃꯅꯥꯛꯇ ꯐꯝꯗꯨꯅ ꯆꯥꯛ ꯊꯣꯡꯕ ꯑꯗꯨ ꯑꯗꯨꯝ ꯌꯦꯡꯉꯒ ꯂꯥꯛꯏ ꯑꯁꯨꯝꯅ ꯌꯦꯡꯕ ꯂꯥꯛꯄꯗꯨꯅ ꯅꯣꯡꯃꯗꯤ ꯑꯩꯅ ꯆꯍꯤ ꯇꯔꯥꯒꯅꯤꯊꯣꯏꯒꯨꯝꯕ ꯁꯨꯔꯛꯄ ꯃꯇꯝꯗꯨꯗ ꯏꯆꯦ ꯑꯗꯨ ꯊꯕꯛ ꯊꯣꯛꯈꯤꯕꯗꯒꯤ ꯃꯥ ꯍꯟꯖꯜꯂꯛꯇ꯭ꯔꯦ ꯆꯥꯛꯇꯤ ꯂꯥꯝꯃꯕꯅꯤꯅ ꯑꯩ ꯏꯆꯦ ꯉꯥꯏꯕꯗꯨ ꯉꯝꯃꯛꯇ꯭ꯔꯦ ꯃꯗꯨꯅ ꯃꯔꯝ ꯑꯣꯏꯔꯒ ꯑꯩꯅ ꯆꯥꯛꯁꯦ ꯊꯣꯡꯒꯦ ꯏꯆꯦꯅ ꯊꯣꯡꯕꯒꯤ ꯃꯇꯧꯗꯨ ꯇꯧꯒꯦ ꯍꯥꯏꯗꯨꯅ ꯑꯩꯅ ꯆꯥꯛ ꯊꯣꯡꯕꯁꯤ ꯍꯧꯔꯛꯄꯅꯤ ꯍꯧꯔꯛꯄ ꯃꯇꯝꯑꯗꯨꯗ ꯏꯆꯦꯅ ꯊꯣꯡꯕꯒꯤ ꯃꯑꯣꯡꯗꯨ ꯑꯁꯨꯝ ꯊꯣꯡꯕ ꯃꯇꯝꯑꯗꯨꯗ ꯅꯨꯃꯤꯠꯇꯨꯗ ꯆꯥꯛ ꯊꯣꯡꯕꯁꯤ ꯂꯣꯏꯁꯜꯂꯛꯄ ꯃꯇꯝꯗꯨꯗ ꯑꯩꯅ ꯊꯨꯝ ꯊꯥꯛꯄ ꯃꯇꯝꯁꯤꯗ ꯊꯨꯝꯁꯤ ꯈꯔ ꯍꯦꯟꯖꯤꯟꯅ ꯊꯥꯛꯑꯝꯃꯤ ꯑꯗꯨꯅ ꯑꯩꯈꯣꯏꯅ ꯆꯥꯕ ꯃꯇꯝꯗꯨꯗ ꯊꯨꯝꯗꯨ ꯌꯥꯛꯑꯦ ꯑꯁꯨꯃꯥꯏꯅ ꯇꯧꯗꯅ ꯑꯍꯥꯟꯕ ꯊꯣꯡꯕꯅꯤꯅ ꯊꯨꯝ ꯌꯥꯛꯑꯕꯁꯨ ꯌꯥꯛꯅ ꯑꯗꯨꯝ ꯆꯥꯔꯦ ꯏꯁꯥꯅ ꯊꯣꯡꯖꯕꯅꯤꯅ ꯑꯗꯨꯝ ꯍꯥꯎꯔꯦ